ꯍꯧꯖꯤꯛꯀꯤ ꯃꯇꯝꯗ ꯉꯥ ꯐꯥꯕ ꯑꯁꯤ ꯇꯨꯡ ꯀꯣꯏꯅ ꯆꯠꯅꯕ ꯌꯥꯕ ꯁꯤꯟꯐꯝ ꯑꯃꯅꯦ ꯍꯥꯏꯅ ꯑꯩꯅ ꯈꯜꯂꯤ ꯄꯔꯤ ꯑꯃ ꯎꯕ ꯃꯇꯝꯗ ꯑꯃꯨꯛꯇꯪ ꯁꯤꯠꯄꯗ ꯂꯥꯛ ꯃꯔꯤ ꯃꯉꯥ ꯑꯗꯨꯅ ꯇꯨꯡ ꯀꯣꯏꯅ ꯆꯠꯅꯕ ꯌꯥꯕ ꯁꯤꯟꯐꯝ ꯑꯃꯅꯦ ꯍꯥꯏꯅ ꯑꯩꯅ ꯈꯜꯂꯤ